ꯀꯣꯔꯣꯅꯥ ꯂꯥꯏꯆꯠ ꯑꯁꯤꯅ ꯂꯥꯛꯄ ꯃꯇꯝꯗ ꯑꯩꯈꯣꯏꯁꯦ ꯌꯥꯝꯅ ꯋꯥꯈꯤ ꯍꯥꯏꯕꯗꯤ ꯀꯣꯔꯣꯅꯥꯁꯦ ꯅꯥꯕ ꯃꯇꯝꯗ ꯑꯃꯒ ꯑꯃꯒ ꯁꯣꯛꯅꯕ ꯌꯥꯗꯦ ꯅꯛꯅꯅ ꯂꯩꯕ ꯃꯇꯝꯗ ꯂꯧꯅꯩ ꯍꯥꯏꯅ ꯑꯩꯈꯣꯏ ꯁꯦꯅꯤꯇꯥꯏꯖꯔ ꯈꯨꯠꯇ ꯁꯤꯖꯟꯅꯩ ꯃꯥꯛꯁ ꯎꯞꯄꯤ ꯌꯥꯝ ꯂꯥꯞ ꯂꯥꯞꯅ ꯂꯩꯅꯩ ꯑꯗꯨꯒꯤ ꯑꯋꯥꯕ ꯑꯃꯁꯨ ꯑꯣꯏ ꯑꯗꯨ ꯍꯧꯖꯤꯛ ꯀꯣꯔꯣꯅꯥꯁꯤ ꯐꯅꯕꯅꯦ ꯍꯥꯏꯗꯨꯅ ꯑꯩꯈꯣꯏ ꯅꯣꯡꯃꯥꯡꯈꯥꯒꯨꯝꯕ ꯁꯤꯡꯒꯨꯝꯕ ꯁꯨꯔꯒ ꯊꯛꯄ ꯑꯗꯨꯗꯒꯤ ꯑꯗꯨꯒꯨꯝꯕ ꯆꯦꯛꯁꯤꯟ ꯊꯧꯔꯥꯡ ꯈꯔꯗꯤ ꯇꯧꯏ ꯑꯗꯨꯒ ꯂꯥꯏꯔꯤꯛ ꯇꯝꯕ ꯃꯍꯩ ꯇꯝꯕꯒꯤ ꯍꯥꯏꯔꯒꯗꯤ ꯑꯣꯟꯂꯥꯏꯟꯗ ꯀ꯭ꯂꯥꯁ ꯇꯧꯕ ꯑꯉꯥꯡꯁꯤꯡꯁꯦ ꯑꯗꯨ ꯂꯝ ꯑꯃꯗꯒꯤ ꯂꯝ ꯑꯃꯗ ꯑꯣꯟꯂꯥꯏꯟ ꯇꯧꯕ ꯃꯇꯝꯗ ꯃꯣꯏ ꯑꯗꯨ ꯍꯩꯕꯒꯤ ꯀꯥꯟꯅꯕꯗꯤ ꯐꯪꯍꯧꯏ ꯑꯗꯨꯒ ꯑꯃꯔꯣꯝꯗꯅ ꯐꯣꯟꯁꯦ ꯐꯣꯟꯗ ꯑꯣꯟꯂꯥꯏꯟ ꯇꯧꯕ ꯃꯇꯝꯗ ꯐꯣꯟꯗ ꯑꯦꯗꯤꯛ ꯆꯨꯕꯁꯨ ꯌꯥꯎꯏ ꯑꯉꯥꯡꯁꯤꯡꯁꯦ ꯑꯃꯔꯣꯝꯗ ꯀꯥꯟꯅꯩ ꯑꯃꯔꯣꯝꯗ ꯃꯥꯡꯖꯩ ꯑꯗꯨꯒ ꯀꯔꯤ ꯍꯥꯏꯅꯤ ꯑꯗꯨꯃꯥꯏꯅꯁꯨ ꯍꯥꯏꯖꯅꯤꯡꯏ